ꯑꯩꯈꯣꯏꯅ ꯄꯦꯟꯗꯤꯡ ꯂꯩꯕ ꯃꯇꯝꯗ ꯀ꯭ꯂꯥꯁ ꯇꯧꯕꯁꯦ ꯒꯨꯒꯜ ꯃꯤꯠ ꯖꯨꯝ ꯑꯗꯨꯒ ꯕꯤꯗꯤꯑꯣ ꯀꯣꯜꯅꯆꯤꯡꯕ ꯑꯁꯤꯗ ꯁꯨꯝ ꯇꯧꯋꯦ ꯑꯗꯣ ꯁꯤꯒꯤ ꯇꯦꯛꯅꯣꯂꯣꯖꯤꯒꯤ ꯀꯥꯟꯅꯕ ꯍꯥꯏꯇꯥꯔꯒꯗꯤ ꯑꯩꯈꯣꯏꯅ ꯃꯣꯕꯥꯏꯜ ꯐꯣꯟ ꯄꯥꯏꯅꯕꯅ ꯃꯔꯝ ꯑꯣꯏꯔꯒ ꯑꯃꯒ ꯑꯃꯒ ꯍꯛꯊꯦꯡꯅꯅ ꯂꯩꯃꯤꯟꯅꯗ꯭ꯔꯕꯅꯤꯅ ꯑꯃꯗꯒꯤ ꯂꯥꯏꯆꯠ ꯑꯃꯗꯨꯅ ꯂꯧꯕ ꯑꯃꯗꯒꯤ ꯂꯥꯏꯆꯠ ꯑꯃꯅ ꯂꯧꯕ ꯑꯗꯨꯃꯗꯤ ꯂꯥꯏꯆꯠꯇꯨꯗꯤ ꯁꯟꯗꯣꯛꯄ ꯉꯝꯗ꯭ꯔꯦ ꯑꯗꯨ ꯑꯣꯏꯇꯥꯔꯒꯁꯨ ꯃꯁꯤꯒꯤ ꯑꯃꯨꯛ ꯃꯥꯡꯖꯕ ꯍꯥꯏꯇꯥꯔꯒꯗꯤ ꯁꯥꯇ꯭ꯔꯁꯤꯡꯅ ꯐꯣꯟꯗꯣ ꯁꯨꯝ ꯕꯤꯗꯤꯑꯣ ꯀꯣꯜ ꯑꯣꯏꯔꯒꯁꯨ ꯕꯤꯗꯤꯑꯣꯗꯤ ꯑꯣꯟ ꯇꯧꯔ ꯊꯝꯂꯝꯃꯒ ꯆꯤꯠ ꯌꯥꯝꯅ ꯇꯧꯕ ꯀ꯭ꯂꯥꯁ ꯌꯥꯎꯔꯤ ꯍꯥꯏꯔꯒ ꯁꯨꯝ ꯅꯥꯀꯟꯗ ꯂꯩꯊꯣꯛꯑꯒ ꯂꯩꯕ ꯑꯃ ꯃꯥꯏ ꯇꯨꯝꯅꯤꯡꯉꯒꯅ ꯇꯨꯝꯕ ꯆꯥꯅꯤꯡꯉꯒꯅ ꯆꯥꯕ ꯁꯨꯝ ꯇꯧꯕ ꯀ꯭ꯂꯥꯁ ꯌꯥꯝ ꯂꯩꯊꯣꯛꯄꯁꯦ ꯁꯤꯅ ꯃꯥꯡꯖꯕ ꯁꯨꯝ ꯑꯣꯏꯋꯦ ꯑꯗꯨꯅ